ꯑꯩꯅ ꯂꯩꯖꯔꯤꯕ ꯃꯐꯝ ꯁꯤꯗꯗꯤ ꯀꯔꯤꯒꯨꯝꯕ ꯏꯃꯨꯡ ꯃꯅꯨꯡꯒꯤ ꯄ꯭ꯔꯣꯕ꯭ꯂꯦꯝ ꯂꯩꯕ ꯑꯣꯏꯇꯥꯔꯒꯗꯤ ꯑꯌꯥꯝꯕ ꯗꯤꯁꯇ꯭ꯔꯤꯛ ꯂꯤꯒꯦꯜ ꯑꯦꯛꯁ ꯁꯥꯔꯕꯤꯁꯁꯤ ꯑꯁꯤꯗ ꯑꯩꯈꯣꯏꯅ ꯑꯌꯥꯝꯕ ꯆꯠꯂꯒ ꯂꯣꯟꯒꯤ ꯑꯣꯏꯔꯣ ꯀꯔꯤ ꯑꯣꯏꯔꯣ ꯄ꯭ꯔꯣꯕ꯭ꯂꯦꯝ ꯂꯥꯛꯇꯥꯔꯗꯤ ꯑꯩꯈꯣꯏꯒ ꯑꯗꯨꯗꯒꯤ ꯃꯇꯦꯡ ꯂꯧꯏ